ꯉꯁꯤ ꯑꯩꯅ ꯈꯪꯖꯔꯛꯄ ꯇꯥꯖꯔꯛꯄ ꯊꯥꯏꯅꯒꯤ ꯊꯥꯏꯅꯒꯤ ꯚꯥꯔꯠꯀꯤ ꯃꯅꯤꯄꯨꯔ ꯍꯥꯏꯔꯤꯕ ꯂꯝꯗꯝ ꯑꯁꯤꯗꯒꯤ ꯊꯥꯏꯅꯒꯤ ꯅꯤꯡꯊꯧꯁꯤꯡ ꯈꯔꯃꯛꯀꯤ ꯃꯃꯤꯡ ꯍꯥꯏꯖꯔꯛꯀꯦ ꯃꯗꯨꯗꯤ ꯅꯣꯡꯗꯥ ꯂꯥꯏꯔꯦꯟ ꯄꯥꯈꯪꯕ ꯊꯥꯔꯇꯤ ꯊ꯭ꯔꯤ ꯑꯦ ꯗꯤꯗꯒꯤ ꯋꯥꯟ ꯐꯤꯞꯇꯤ ꯐꯣꯔ ꯑꯦ ꯗꯤ ꯈꯨꯌꯣꯏ ꯇꯣꯝꯄꯣꯛ ꯋꯥꯟ ꯐꯤꯞꯇꯤ ꯐꯣꯔ ꯑꯦ ꯗꯤꯗꯒꯤ ꯇꯨ ꯁꯤꯛꯁꯇꯤ ꯐꯣꯔ ꯑꯦ ꯗꯤ ꯇꯥꯎꯊꯤꯡꯃꯪ ꯇꯨ ꯁꯤꯛꯁꯇꯤ ꯐꯣꯔ ꯑꯦ ꯗꯤꯗꯒꯤ ꯊ꯭ꯔꯤ ꯁꯤꯛꯁꯇꯤ ꯐꯣꯔ ꯑꯦ ꯗꯤ ꯈꯨꯏ ꯅꯤꯉꯣꯝꯕ ꯊ꯭ꯔꯤ ꯁꯤꯛꯁꯇꯤ ꯐꯣꯔ ꯑꯦ ꯗꯤꯗꯒꯤ ꯊ꯭ꯔꯤ ꯁꯕꯦꯟꯇꯤ ꯅꯥꯏꯟ ꯑꯦ ꯗꯤ ꯃꯁꯤ ꯃꯌꯥꯝꯗ ꯒꯤ ꯑꯩꯅ ꯊꯣꯏꯗꯣꯛ ꯍꯦꯟꯗꯣꯛꯅ ꯈꯪꯕꯗꯤ ꯅꯣꯡꯗꯥ ꯂꯥꯏꯔꯦꯅ ꯄꯥꯈꯪꯕ ꯅꯣꯡꯗꯥ ꯂꯥꯏꯔꯦꯅ ꯄꯥꯈꯪꯕ ꯑꯁꯤ ꯊꯥꯏꯅꯒꯤ ꯃꯅꯤꯄꯨꯔꯒꯤ ꯅꯤꯡꯊꯧ ꯑꯃꯅꯤ ꯃꯍꯥꯛꯅ ꯄꯥꯜꯂꯤꯕ ꯃꯇꯝꯗꯗꯤ ꯃꯍꯥꯛꯅ ꯄꯥꯜꯂꯤꯕ ꯃꯇꯝꯗ ꯃꯅꯤꯄꯨꯔ ꯑꯁꯤꯗ ꯌꯥꯝꯅ ꯌꯥꯝꯅ ꯍꯥꯔꯥꯎ ꯇꯥꯌꯥꯝꯅ ꯄꯥꯜꯂꯤ ꯑꯗꯨꯒ ꯃꯌꯥꯝꯅꯁꯨ ꯃꯥꯕꯨ ꯌꯥꯝꯅ ꯅꯨꯡꯁꯤ ꯃꯥꯒꯤ ꯅꯨꯄꯤꯒꯤ ꯃꯃꯤꯡꯅ ꯂꯩꯁꯅꯥ ꯀꯧꯏ ꯑꯗꯨꯒ ꯃꯥꯒꯤ ꯃꯌꯥꯝꯕꯒꯤ ꯃꯃꯤꯡꯅ ꯁꯥꯅꯥꯃꯍꯤ ꯀꯧꯏ